ꯍꯥꯏꯔꯤꯕ ꯀꯦꯟꯁꯔ ꯍꯥꯔꯠꯀꯤ ꯂꯥꯏꯅꯥ ꯑꯁꯤ ꯌꯦꯡꯕꯒꯤ ꯃꯐꯝ ꯍꯣꯁꯄꯤꯇꯂꯤꯇꯤ ꯍꯣꯁꯄꯤꯇꯥꯜ ꯃꯐꯝ ꯑꯁꯤꯗ ꯐꯪꯏ ꯇꯧꯕꯇꯕꯨ ꯃꯁꯤꯒꯤ ꯂꯥꯏꯅꯥ ꯑꯁꯤ ꯌꯦꯡꯕꯗ ꯂꯥꯌꯦꯡꯕꯒꯤ ꯃꯃꯜ ꯑꯁꯦ ꯑꯗꯨꯛꯀꯤ ꯃꯇꯤꯛ ꯀꯩꯍꯥꯏ ꯇꯥꯡꯉꯤ ꯑꯗꯨꯅ ꯂꯥꯏꯌꯦꯡꯕ ꯈꯔ ꯋꯥꯅ ꯊꯣꯛꯏ ꯍꯥꯏꯕꯗꯤ ꯂꯥꯏꯔꯕ ꯀꯌꯥꯅ ꯈꯨꯟꯗꯥꯔ ꯂꯩꯕ ꯃꯐꯝ ꯑꯣꯏꯕꯅ ꯑꯁꯤꯒꯨꯝꯕ ꯂꯥꯏꯅꯥ ꯑꯃꯁꯨꯡ ꯂꯥꯏꯑꯣꯡ ꯑꯁꯤ ꯂꯥꯛꯄ ꯃꯇꯝꯗ ꯑꯗꯨꯛꯀꯤ ꯄ꯭ꯔꯖꯥꯁꯤꯡꯗ ꯑꯋꯥꯕ ꯈꯨꯗꯣꯡ ꯆꯥꯗꯕ ꯀꯌꯥ ꯑꯃ ꯐꯪꯏ